ꯑꯉꯥꯡꯁꯤꯡꯅ ꯂꯧꯎ ꯁꯤꯡꯎꯕ ꯎ ꯁꯨꯕ ꯐ꯭ꯂꯣꯔ ꯔꯤꯄꯤꯌꯥꯔꯤꯡ ꯇꯧꯕ ꯑꯁꯤꯅꯆꯤꯡꯕꯁꯤꯡ ꯑꯁꯤ ꯈꯨꯡꯒꯪꯒꯤ ꯄ꯭ꯔꯙꯥꯟ ꯖꯤꯂꯥꯁꯤꯡꯅ ꯊꯥꯒꯤ ꯑꯣꯏꯅ ꯅꯠꯇ꯭ꯔꯒ ꯊꯥ ꯑꯅꯤ ꯑꯍꯨꯝꯗ ꯃꯤꯇꯤꯡ ꯑꯃꯃꯝ ꯇꯧꯕꯤ ꯃꯤꯇꯤꯡ ꯑꯗꯨꯗ ꯑꯈꯪ ꯑꯍꯩꯁꯤꯡꯅ ꯂꯥꯛꯑꯒ ꯇꯥꯛꯄꯤ ꯇꯝꯕꯤꯕ ꯀꯌꯥꯃꯔꯨꯝ ꯇꯧꯋꯤ ꯑꯗꯨꯒ ꯑꯃꯅ ꯁꯔꯀꯥꯔꯒꯤ ꯑꯣꯏꯕ ꯁꯔꯀꯥꯔꯒꯤ ꯊꯕꯛ ꯇꯧꯔꯕ ꯃꯤꯑꯣꯏꯁꯤꯡꯅ ꯇꯣꯉꯥꯟꯅ ꯑꯦꯋꯥꯔꯅꯦꯁ ꯄ꯭ꯔꯣꯒ꯭ꯔꯥꯝ ꯃꯌꯥꯝ ꯑꯃ ꯄꯤꯕꯤ ꯑꯦꯋꯥꯔꯅꯦꯁ ꯄ꯭ꯔꯣꯒ꯭ꯔꯥꯝ ꯑꯁꯤꯁꯤꯡꯁꯤꯗꯨꯗ ꯑꯉꯥꯡꯁꯤꯡꯅ ꯃꯈꯨꯠ ꯃꯁꯥ ꯍꯩꯕꯒꯤ

ꯄꯥꯡꯊꯣꯛꯑꯒ ꯃꯈꯣꯏꯒꯤ ꯁꯤꯟꯐꯝ ꯑꯣꯏꯅ ꯃꯁꯥ ꯃꯁꯥꯒꯤ ꯍꯤꯡꯅꯅꯕ ꯂꯣꯏꯅ ꯁꯤꯜꯂꯦ